ꯂꯨꯍꯣꯡꯕꯒꯤꯅꯤ ꯍꯥꯏꯕꯗꯨꯗ ꯈꯔ ꯃꯔꯝ ꯆꯥꯅ ꯇꯨꯅꯅꯕ ꯑꯩꯁꯨ ꯍꯣꯠꯅꯖꯩ ꯑꯗꯨꯕꯨ ꯑꯩꯅ ꯀꯔꯤꯒꯨꯝꯕ ꯏꯃꯨꯡꯒꯤ ꯑꯆꯤꯟꯕ ꯈꯔ ꯂꯩꯕꯗꯒꯤ ꯑꯩ ꯅꯣꯡꯃ ꯅꯤꯅꯤ ꯇꯞꯊꯔꯨꯔꯦ ꯅꯣꯡꯃ ꯅꯤꯅꯤ ꯇꯞꯊꯔꯨꯕ ꯃꯇꯝꯁꯤꯗ ꯃꯥꯁꯨ ꯑꯔꯥꯞꯄ ꯑꯃꯗ ꯂꯨꯍꯣꯡꯕꯒꯤꯅꯦ ꯍꯥꯏꯔꯒꯁꯨ ꯑꯔꯥꯞꯄ ꯃꯐꯝ ꯑꯃꯗ ꯆꯠꯊꯣꯛꯈ꯭ꯔꯦ ꯑꯗꯨꯕꯨ ꯃꯥꯒꯤ ꯐꯤꯁꯤ ꯑꯩꯅ ꯇꯨꯒꯦꯅ ꯊꯤꯔꯛꯄ ꯃꯇꯝꯁꯤꯗ

ꯑꯉꯥꯡꯅ ꯁꯦꯒꯥꯏꯔꯝꯃꯦ ꯍꯥꯏꯔꯒ ꯑꯩꯒꯤ ꯌꯥꯝꯅ ꯀꯦꯌꯥꯔꯂꯦꯁ ꯑꯣꯏꯒꯗꯕꯗꯨ ꯑꯗꯨ ꯑꯩ ꯏꯀꯥꯏꯖꯕꯗꯒꯤ ꯃꯉꯣꯟꯗꯁꯨ ꯑꯩ ꯍꯥꯏꯗ꯭ꯔꯦ ꯆꯦꯗꯣ ꯑꯩ ꯏꯁꯥꯅ ꯐꯖꯅ ꯇꯤꯡꯊꯣꯛ ꯈꯣꯇꯣꯛꯑꯒ ꯇꯧꯕꯗꯒꯤ ꯉꯁꯥꯏꯒꯤ ꯏꯟꯆꯤ ꯃꯁꯤꯡꯁꯤ ꯈꯔ ꯁꯣꯏꯅꯔꯦ ꯑꯩꯅ ꯇꯧꯕꯁꯤꯗ ꯑꯗꯨ ꯁꯣꯏꯅꯔꯕ ꯁꯣꯏꯅꯔꯝꯕ ꯃꯥꯜꯂꯦ ꯑꯗꯨꯅ ꯑꯩ ꯇꯨꯔꯦ ꯑꯩ ꯇꯨꯔꯕ ꯃꯇꯨꯡꯁꯤꯗꯩꯗ ꯑꯩ ꯅꯪꯒꯤ ꯐꯨꯔꯤꯠꯁꯦ ꯍꯥꯟꯅ ꯑꯃꯨꯛꯇ ꯂꯤꯠꯁꯤꯜꯂꯨ ꯌꯦꯡꯒꯦ ꯍꯥꯏꯔꯒ ꯑꯩ ꯃꯥꯕꯨ ꯂꯤꯠꯁꯤꯜꯍꯜꯂꯦ ꯂꯤꯠꯁꯤꯜꯂꯕ ꯃꯇꯨꯡꯁꯤꯗ ꯃꯥꯁꯦ ꯌꯥꯝꯅ ꯐꯤꯒꯔ ꯈꯔ ꯁꯣꯏꯔꯝꯃꯦ ꯐꯤꯒꯔ ꯇꯥꯕꯁꯤ ꯈꯤꯇꯪ ꯋꯥꯠꯂꯝꯃꯦ ꯑꯗꯣ ꯑꯩꯅ ꯍꯥꯏ ꯑꯩ ꯑꯗꯨꯝ ꯁꯦꯝꯃꯛꯀꯦꯅ ꯑꯗꯨꯗ ꯃꯥ ꯑꯩꯉꯣꯟꯗ ꯃꯩ ꯍꯧꯈꯩ ꯁꯥꯎꯔꯒ ꯌꯥꯝꯅ ꯃꯑꯣꯡ ꯇꯥꯗꯕ ꯋꯥ ꯍꯥꯏꯔꯛꯑꯝꯃꯤ ꯑꯗꯣ ꯑꯩꯅ ꯑꯩ ꯑꯩ ꯁꯦꯝꯒꯦ ꯑꯩ ꯌꯥꯅꯕ ꯁꯦꯝꯒꯦ ꯑꯩ ꯁꯨꯃꯥꯏ ꯁꯨꯃꯥꯏꯅ ꯑꯩ ꯍꯥꯏꯗꯤ ꯑꯩꯅ ꯀꯦꯌꯥꯔꯂꯦꯁ ꯈꯔ ꯑꯣꯏꯔꯨꯕꯗꯒꯤ ꯑꯩ ꯑꯉꯥꯡꯅ ꯅꯪꯒꯤ ꯅꯥꯞꯀꯤ ꯆꯦꯗꯣ ꯁꯦꯒꯥꯏꯔꯝꯕꯅꯤ ꯑꯗꯨꯗ ꯑꯩ ꯇꯧꯐꯝ ꯈꯪꯗꯗꯅ ꯅꯪꯉꯣꯟꯗ ꯍꯥꯏꯔꯛꯄꯁꯨ ꯏꯀꯥꯏꯕꯗꯒꯤ ꯑꯩꯅ ꯀꯩꯅꯣ ꯑꯗꯨꯝ ꯑꯩꯒꯤ ꯕ꯭ꯂꯥꯏꯟꯗ ꯁꯤꯒꯤ ꯏꯟꯆꯤꯁꯦ ꯈꯖꯤꯛꯇꯪ ꯑꯩ ꯁꯣꯏꯈ꯭ꯔꯦ ꯑꯗꯣ ꯑꯩ ꯍꯜꯂꯒ ꯁꯦꯝꯒꯦꯅ ꯍꯥꯏꯕꯗ ꯃꯥꯅ ꯌꯥꯔꯦ ꯅꯪꯅ ꯁꯦꯝꯗ꯭ꯔꯁꯨ ꯅꯪ ꯅꯨꯃꯤꯠ ꯅꯤꯅꯤ ꯍꯨꯝꯅꯤ ꯁꯨꯔꯦ ꯅꯪꯉꯣꯟꯗ ꯄꯤꯔꯛꯏꯁꯦ ꯑꯗꯣ ꯅꯪꯅ ꯍꯥꯟꯅꯗꯒꯤꯁꯨ ꯍꯥꯏꯔꯛꯄ ꯌꯥꯏꯅ ꯃꯥꯡꯈꯤꯕꯒ ꯑꯗꯨꯃꯥꯏꯅ ꯑꯩꯉꯣꯟꯗ ꯉꯥꯡꯉꯛꯄꯁꯤꯗ ꯑꯩꯁꯤ ꯌꯥꯝꯅ ꯅꯨꯡꯉꯥꯏꯇ꯭ꯔꯦ ꯑꯗꯨ ꯐꯤꯗꯨ ꯊꯃꯝꯃꯣ ꯑꯩ ꯁꯦꯝꯖꯍꯧꯈꯤꯒꯦꯅ ꯍꯥꯏꯕ ꯀꯥꯟꯗꯁꯨ ꯃꯥꯁꯦ ꯑꯩꯉꯣꯟꯗ ꯄꯤꯕꯤꯔꯝꯗ꯭ꯔꯦ ꯑꯗꯨꯒ ꯑꯩꯁꯨ ꯏꯀꯥꯏꯕꯒꯤ ꯀꯔꯤ ꯍꯥꯏꯒꯗ꯭ꯔꯥ ꯃꯥꯒꯤ ꯋꯥꯗꯨ ꯇꯥꯕꯗ ꯏꯀꯥꯏꯕꯒ ꯑꯗꯨ ꯑꯩꯁꯦ ꯄꯩꯁꯥꯁꯨ ꯂꯧꯔꯔꯣꯏ ꯍꯥꯏꯔꯒ ꯑꯩꯁꯨ ꯄꯩꯁꯥꯁꯦ ꯃꯉꯣꯟꯗꯒꯤ ꯍꯥꯏꯕ ꯉꯝꯗ꯭ꯔꯒ ꯄꯩꯁꯥꯗꯨ ꯃꯉꯣꯟꯗꯒꯤ ꯂꯧꯍꯧꯗ꯭ꯔꯦ ꯁꯨꯃꯥꯏꯅ ꯇꯧꯔꯒ ꯑꯩ ꯌꯥꯝꯅ ꯀꯔꯤ ꯍꯥꯏꯕ ꯇꯥꯔꯦ ꯑꯉꯥꯡꯅ ꯑꯩ ꯀꯦꯌꯥꯔꯂꯦꯁ ꯑꯣꯏꯖꯔꯨꯕꯗꯒꯤ

ꯒꯤ ꯊꯣꯛꯄ ꯄꯨꯖꯈ꯭ꯔꯒꯦꯅ ꯍꯥꯏ ꯑꯗꯨꯗꯤ ꯐꯔꯦ ꯐꯔꯦꯅ ꯃꯥꯅ ꯅꯪꯒꯤ ꯈꯨꯠꯇꯨꯃꯟꯒ ꯑꯩ ꯈꯨꯁꯨꯃꯟ ꯄꯤꯔꯔꯣꯏ ꯍꯥꯏ ꯑꯩꯁꯨ ꯐꯔꯦ ꯑꯗꯨ ꯑꯣꯏꯔꯒꯗꯤ ꯍꯥꯏꯔꯒ ꯑꯩꯁꯨ ꯈꯨꯠꯁꯨꯃꯟꯁꯤ ꯂꯧꯍꯧꯗ꯭ꯔꯦ ꯁꯨꯃꯥꯏꯅ ꯇꯧꯗꯅ ꯑꯩ ꯄꯨꯟꯁꯤꯒꯤ ꯑꯣꯏꯕ ꯌꯥꯝꯅ ꯅꯤꯡꯉꯝꯗꯕ ꯏꯀꯥꯏꯕ ꯐꯥꯎꯍꯧꯋꯦ ꯍꯧꯖꯤꯛꯀꯤ ꯀꯩꯅꯥꯁꯤꯒꯤ ꯐꯤꯁꯤ ꯇꯨꯔꯨꯕ ꯀꯥꯟꯗ